ꯉꯁꯤ ꯁꯤ ꯀꯛꯆꯤꯡ ꯕꯖꯥꯔꯗꯒꯤ ꯑꯩꯅ ꯁꯣꯅꯤ ꯇꯤꯚꯤꯗꯒꯤ ꯏꯁꯃꯥꯔꯠ ꯇꯤꯚꯤ ꯑꯃꯈꯇꯪ ꯑꯩꯅ ꯂꯧꯔꯨꯏꯌꯦ ꯑꯁꯤꯁꯦ ꯌꯥꯝ ꯆꯥꯎꯕꯁꯨ ꯅꯠꯇꯦ ꯁꯥꯏꯖꯁꯦ ꯌꯥꯝ ꯄꯤꯛꯄꯁꯨ ꯅꯠꯇꯦ ꯑꯗꯨꯝ ꯃꯌꯥꯏ ꯑꯣꯏꯔꯞꯅ ꯑꯗꯨꯝ ꯂꯩ ꯑꯗꯣ ꯃꯥꯏ ꯃꯃꯜꯁꯦ ꯌꯥꯝ ꯆꯥꯎꯔꯨꯕꯁꯨ ꯅꯠꯇꯦ ꯑꯗꯨꯝ ꯂꯤꯁꯤꯡ ꯇꯔꯥꯃꯉꯥꯗꯒꯤ ꯀꯨꯟꯐꯧꯒꯤ ꯁꯨꯃꯥꯏꯅ ꯃꯅꯨꯡꯁꯤꯗ ꯑꯗꯨꯝ ꯂꯩ ꯌꯥꯝ ꯌꯥꯝ ꯍꯥꯏꯗꯤ ꯑꯦꯐꯣꯔꯗꯦꯕꯜ ꯑꯩꯈꯣꯏꯅ ꯀꯣꯛ ꯄꯨꯊꯣꯛꯄ ꯉꯝꯒꯗꯧꯕ ꯆꯥꯡꯗ ꯑꯗꯨꯝ ꯂꯩꯌꯦ ꯑꯗꯨꯝ ꯁꯤ ꯇꯤꯚꯤꯁꯤ ꯌꯥꯝ ꯅꯨꯡꯉꯥꯏꯔꯤꯁꯦ ꯃꯥꯏ ꯁꯥꯎꯟꯁꯦ ꯑꯗꯒꯤ ꯗꯤꯁꯄ꯭ꯂꯦꯁꯨ ꯌꯥꯝ ꯐꯖꯔꯦ ꯃꯥꯏ ꯁꯥꯎꯟꯁꯤꯁꯨ ꯌꯥꯝ ꯏꯁꯃꯨꯊ ꯑꯣꯏ ꯑꯗꯒꯤ ꯐ꯭ꯔꯦꯝ ꯔꯦꯠ ꯗꯤꯁꯄ꯭ꯂꯦ ꯐ꯭ꯔꯦꯝ ꯔꯦꯠ ꯌꯥꯝ ꯍꯥꯏ ꯑꯣꯏꯌꯦ ꯁꯤꯁꯦ ꯌꯥꯝ ꯅꯨꯡꯉꯥꯏ

ꯑꯗꯒꯤ ꯁꯤꯒꯤ ꯌꯥꯝ ꯐꯖꯕ ꯐꯤꯆꯔ ꯑꯃ ꯏꯁꯃꯥꯔꯠ ꯇꯤꯚꯤꯒꯤ ꯐꯖꯕ ꯐꯤꯆꯔ ꯑꯃ ꯍꯥꯏꯔꯗꯤ ꯑꯩꯈꯣꯏ ꯐꯣꯟꯗ ꯅꯦꯠꯐ꯭ꯂꯤꯛꯁꯀ ꯗꯥꯇꯥ ꯁꯤꯖꯤꯟꯅꯔꯒ ꯑꯅꯧꯕ ꯐꯤꯂꯝ ꯊꯣꯔꯛꯄ ꯑꯗꯨꯝꯕ ꯌꯦꯡꯕꯁꯨ ꯁꯤꯗ ꯏꯁꯃꯥꯔꯠ ꯇꯤꯚꯤꯁꯤꯗ ꯑꯗꯨꯝ ꯊꯣꯔꯛꯏꯕ ꯑꯗꯨꯝ ꯑꯅꯧ ꯑꯅꯧꯕ ꯊꯣꯔꯛꯄꯗꯣ ꯑꯗꯨꯝ ꯑꯩꯈꯣꯏꯅ ꯌꯦꯡꯕ ꯌꯥꯔꯦ ꯁꯤꯗ ꯍꯥꯏꯗꯤ ꯐꯤꯂꯝ ꯂꯚꯔꯁ ꯑꯗꯒꯤ ꯃꯨꯚꯤꯁ ꯑꯗꯩ ꯑꯦꯅꯤꯃꯦ ꯑꯦꯅꯤꯃꯦ ꯂꯚꯔꯁ ꯃꯌꯥꯝ ꯂꯩꯔꯤꯁꯦ ꯃꯣꯏꯒꯤꯗꯤ ꯌꯥꯝ ꯅꯨꯡꯉꯥꯏꯕ ꯄꯣꯠꯁꯛ ꯑꯝꯅꯦ ꯍꯥꯏꯅꯤꯡꯉꯦ ꯁꯤ ꯏꯁꯃꯥꯔꯠ ꯇꯤꯚꯤꯁꯦ